ꯑꯩꯅ ꯑꯍꯥꯟꯕ ꯑꯩꯅ ꯑꯍꯥꯟꯕ ꯐꯣꯇꯣ ꯀꯥꯞꯄ ꯆꯠꯄ ꯃꯇꯝꯗ ꯆꯍꯤ ꯇꯔꯥꯒ ꯅꯤꯄꯥꯟꯗ ꯐꯣꯇꯣ ꯀꯥꯞꯄ ꯑꯍꯥꯟꯕ ꯑꯩꯒꯤ ꯐꯣꯇꯣ ꯀꯥꯞꯄꯅꯤ ꯆꯍꯤ ꯇꯔꯥꯒ ꯅꯤꯄꯥꯟꯗ ꯑꯗꯨ ꯐꯣꯇꯣ ꯀꯥꯞꯄ ꯆꯠꯀꯦꯅ ꯇꯧꯕ ꯅꯨꯃꯤꯠꯁꯤꯗ

ꯃꯇꯝꯁꯤꯗ ꯌꯥꯝꯅ ꯑꯗꯨꯛꯀꯤ ꯃꯇꯤꯛ ꯋꯥꯅ ꯆꯠꯇꯤ ꯆꯠꯅꯤꯡꯕ ꯐꯤꯔꯣꯟꯗꯤ ꯅꯥꯇꯩ ꯆꯥꯗꯕ ꯑꯣꯏꯕꯅ ꯃꯔꯝ ꯑꯣꯏꯔꯒ ꯑꯗꯨꯝ ꯆꯠꯂꯣꯏꯒꯦꯅ ꯈꯟꯕꯗꯣ ꯅꯨꯃꯤꯠꯇꯨꯗ ꯏꯃꯥꯟꯅꯕꯁꯤꯡꯗꯒꯤ ꯋꯥꯏꯔꯒ ꯑꯗꯨꯝ ꯂꯤꯠꯂꯒ ꯀꯥꯞꯄ ꯆꯠꯂꯤ ꯐꯣꯇꯣ ꯀꯥꯞꯄꯤꯕ ꯃꯐꯝꯅ ꯏꯝꯐꯥꯜꯒꯤ ꯀꯪꯂꯥ ꯀꯪꯂꯥꯗ ꯑꯩꯒꯤ ꯑꯍꯥꯟꯕ ꯄꯨꯟꯁꯤꯒꯤ ꯑꯣꯏꯅ ꯆꯍꯤ ꯇꯔꯥꯒ ꯅꯤꯄꯥꯟꯗ ꯄꯨꯟꯁꯤꯒꯤ ꯑꯣꯏꯅ ꯑꯩꯒꯤ ꯑꯍꯥꯟꯕ ꯑꯣꯏꯅ ꯀꯪꯂꯥꯗ ꯐꯣꯇꯣ ꯀꯥꯞꯈꯤ ꯐꯣꯇꯣ ꯀꯥꯞꯄ ꯆꯠꯄ ꯅꯨꯃꯤꯠꯁꯤꯗ ꯏꯃꯥꯟꯅꯕ ꯑꯅꯤ ꯑꯃꯒ ꯑꯩꯒ ꯆꯠꯂꯤ ꯃꯈꯣꯏꯅ ꯑꯩꯕꯨ ꯐꯣꯇꯣ ꯀꯥꯞꯄꯤꯈꯤ ꯑꯗꯨꯒ ꯃꯈꯣꯏ ꯑꯅꯤꯕꯨꯁꯨ ꯑꯩꯅ ꯐꯣꯇꯣꯗꯣ ꯑꯃꯨꯛ ꯀꯥꯞꯄꯤ ꯑꯗꯨꯒ ꯃꯕꯥꯟꯅꯤꯅꯁꯨ ꯑꯃꯨꯛ ꯀꯥꯞꯄꯤ ꯑꯩꯅꯁꯨ ꯑꯃꯨꯛ ꯀꯥꯞꯄꯤ ꯑꯗꯨꯃꯥꯏꯅ ꯇꯧꯗꯅ ꯄꯨꯟꯁꯤꯒꯤ ꯑꯍꯥꯟꯕ ꯐꯣꯇꯣ ꯀꯥꯞꯈꯤ ꯆꯍꯤ ꯇꯔꯥꯒ ꯅꯤꯄꯥꯟꯗ ꯃꯇꯝꯗꯨꯒꯤ ꯐꯣꯇꯣꯗꯨꯅ ꯑꯩꯒꯤ ꯂꯥꯏꯞꯀꯤ ꯑꯣꯏꯅꯗꯤ ꯑꯍꯥꯟꯕ ꯄꯨꯟꯁꯤꯒꯤ ꯑꯣꯏꯅ ꯑꯍꯥꯟꯕ ꯐꯣꯇꯣꯅꯤ ꯆꯍꯤ ꯇꯔꯥꯅꯤꯄꯥꯟꯗ ꯀꯥꯞꯆꯈꯤꯕꯗꯨꯅ ꯀꯪꯂꯥꯗ ꯀꯥꯞꯆꯕꯅꯤ ꯃꯇꯝꯗꯨꯒꯤ ꯐꯣꯇꯣꯗꯨ ꯌꯥꯝꯅ ꯅꯨꯡꯁꯤ ꯍꯧꯖꯤꯛꯁꯨ ꯑꯗꯨꯃꯛ ꯂꯦꯡꯗꯅ ꯊꯝꯖꯔꯤ ꯌꯥꯝꯅ ꯅꯨꯡꯉꯥꯏ ꯅꯨꯃꯤꯠꯇꯨꯁꯨ ꯐꯣꯇꯣ ꯀꯥꯞꯄ ꯆꯠꯄ ꯅꯨꯃꯤꯠꯇꯨꯁꯨ ꯑꯗꯨꯛꯀꯤ ꯃꯇꯤꯛ ꯍꯥꯏꯅꯤꯡꯉꯥꯏ ꯂꯩꯇꯅ ꯌꯥꯝ ꯅꯨꯡꯉꯥꯏ